ꯍꯜꯂꯣ ꯑꯧ ꯇꯥꯏꯌꯦ ꯑꯧ ꯑꯥ ꯑꯣ ꯆꯐꯨꯒꯤ ꯍꯤꯗꯥꯛꯁꯤꯗꯤꯀꯣ ꯍꯥꯏꯗꯤ ꯑꯩꯈꯣꯏ ꯑꯌꯨꯔꯕꯦꯗꯤꯛꯀꯤꯁꯦ ꯎꯝ ꯏꯐꯦꯛ ꯀꯨꯝꯕ ꯀꯔꯤꯁꯨ ꯂꯩꯇꯦꯕꯀꯣ ꯑꯥ ꯍꯥꯏꯗꯤ ꯃꯅꯥ ꯃꯁꯤꯡꯅ ꯁꯦꯝꯕ ꯍꯤꯗꯥꯛ ꯑꯣꯏꯕꯅꯤꯅ ꯑꯗꯨꯅ ꯎꯝ ꯌꯥꯔꯤꯕ ꯃꯈꯩꯗꯤ ꯑꯗꯨꯝ ꯆꯥꯔꯕꯗꯤ ꯍꯥꯏꯕꯗꯤ ꯑꯩꯈꯣꯏꯗ ꯑꯥ ꯍꯛꯆꯥꯡꯁꯨ ꯆꯥꯛꯈꯥꯎ ꯁꯥꯔꯝꯕ ꯃꯈꯩꯁꯨ ꯆꯥꯛꯈꯥꯎ ꯅꯥꯔꯕꯗꯤ ꯊꯕꯥꯛ ꯀꯨꯝꯕ ꯁꯨꯝ ꯅꯥꯔꯒ ꯁꯥꯒꯠꯄ ꯈꯣꯠꯄ ꯂꯩ ꯁꯤ ꯑꯗꯨꯝ ꯆꯥꯛꯈꯥꯎ ꯍꯤꯗꯥꯛ ꯆꯥꯕꯁꯤꯗ ꯑꯗꯨꯝ ꯐꯩꯌꯦꯕꯀꯣ ꯑꯌꯨꯛ ꯉꯟꯇꯥ ꯑꯌꯨꯛ ꯉꯟꯇꯥꯒꯨꯝꯕꯗ ꯆꯥꯒꯗꯧꯕ ꯑꯗꯨꯒ ꯑꯗꯨ ꯑꯌꯨꯛ ꯍꯣꯏ ꯑꯦꯝꯇꯤ ꯏꯁꯇꯣꯃꯥꯛꯇ ꯆꯥꯒꯗꯧꯕ ꯑꯗꯨꯒ ꯏꯁꯤꯡꯁꯨ ꯈꯔ ꯌꯥꯝ ꯈꯔ ꯌꯥꯝ ꯊꯛꯄꯤꯕꯀꯣ ꯑꯗꯨ ꯑꯣꯏꯔꯗꯤ ꯑꯗꯨꯝ ꯍꯥꯏꯗꯤ ꯀꯝꯄ꯭ꯂꯦꯛꯁꯟꯁꯨ ꯌꯥꯝꯅ ꯊꯣꯛꯍꯜꯂꯦꯕ ꯆꯥꯛꯈꯥꯎ ꯅꯥꯗ꯭ꯔꯗꯤ ꯃꯥꯏꯒꯨꯝꯕꯗ ꯄꯤꯝꯄꯜꯁ ꯀꯨꯝꯕꯁꯨ ꯊꯣꯛꯍꯟꯗ꯭ꯔꯦꯗꯅꯀꯣ ꯑꯗꯨꯒ ꯆꯥꯛꯈꯥꯎꯒꯤ ꯈꯛꯇꯁꯨ ꯅꯠꯇꯕꯗꯀꯣ ꯅꯪꯅ ꯍꯤꯗꯥꯛ ꯑꯇꯩ ꯑꯗꯨꯝ ꯄꯥꯝꯕ ꯂꯩꯔꯗꯤ ꯑꯥ ꯍꯥꯏꯗꯤ ꯀꯝꯄ꯭ꯂꯦꯛꯁꯟ ꯒ꯭ꯂꯣ ꯑꯣꯏꯊꯣꯛꯅꯉꯥꯏꯒꯨꯝꯕꯁꯨ ꯑꯗꯨꯒ ꯍꯧꯖꯤꯛ ꯀꯥꯟꯁꯦ ꯍꯥꯔꯒꯤ ꯄꯣꯠꯊꯣꯛ ꯀꯨꯝꯕ ꯌꯥꯝ ꯆꯥꯕꯅ ꯁꯝꯒꯨꯝꯕꯁꯨ ꯌꯥꯝ ꯀꯦꯟꯕ ꯂꯩꯌꯦ ꯑꯗꯨꯅ ꯑꯗꯨꯒꯤ ꯍꯤꯗꯥꯛ ꯀꯨꯝꯕ ꯊꯥꯎꯒꯨꯝꯕꯁꯨ ꯑꯗꯨꯝ ꯂꯩꯕꯅꯦ

ꯍꯤꯗꯥꯛꯁꯦ ꯑꯥ ꯁꯝꯒꯤꯁꯤꯁꯨ ꯃꯈꯜ ꯃꯈꯜ ꯂꯩꯌꯦꯕꯀꯣ ꯍꯥꯏꯗꯤ ꯑꯥ ꯇꯦꯕ꯭ꯂꯦꯠꯇꯁꯨ ꯂꯩꯌꯦ ꯑꯗꯨꯒ ꯇꯦꯕ꯭ꯂꯦꯠ ꯈꯛꯇ ꯅꯠꯇꯕꯤꯗ ꯇꯦꯕ꯭ꯂꯦꯠꯁꯦ ꯎꯝ ꯊꯥ ꯑꯍꯨꯝꯒꯨꯝꯕ ꯀꯣꯔꯁ ꯑꯣꯏꯒꯗꯧꯕꯀꯣ ꯆꯥꯕꯁꯦ ꯑꯗꯨ ꯇꯦꯕ꯭ꯂꯦꯠꯁꯤ ꯈꯛꯇꯗ ꯆꯥꯕꯁꯤ ꯅꯠꯇꯕꯤꯗ ꯀꯩꯅꯣ ꯎꯝ ꯊꯥꯎ ꯇꯩꯕ ꯃꯥꯒꯤ ꯑꯣꯏꯜ ꯍꯤꯌꯔ ꯑꯣꯏꯜ ꯂꯩꯌꯦꯕꯀꯣ ꯑꯗꯨꯒ ꯇꯦꯕ꯭ꯦꯠꯁꯤꯒ ꯍꯤꯌꯔ ꯑꯣꯏꯜꯁꯤ ꯄꯥꯔꯗꯤ ꯍꯦꯟꯅ ꯐꯒꯗꯧꯕꯅꯦ ꯑꯗꯨ ꯑꯣꯏꯔꯗꯤ ꯑꯗꯨꯝ ꯅꯪꯅ ꯁꯝ ꯀꯦꯜꯂꯕꯁꯨ ꯁꯝꯗꯨ ꯍꯧꯔꯛꯀꯅꯤ ꯁꯝ ꯌꯥꯝꯅ ꯑꯗꯨꯝ ꯐꯖꯔꯛꯀꯅꯤ ꯁꯝꯁꯨ ꯌꯥꯝꯅ ꯍꯥꯏꯕꯗꯤ ꯀꯔꯤ ꯍꯥꯏꯁꯤꯔꯥ ꯎꯝ ꯃꯅꯥꯝ ꯇꯥꯍꯜꯂꯒ ꯃꯨꯍꯜꯂꯒ ꯁꯝꯗꯨ ꯌꯥꯝ ꯐꯖꯊꯣꯛꯍꯟꯕ

ꯍꯣꯏ ꯍꯣꯏ ꯍꯣꯏ